ꯁꯔꯀꯥꯔꯒꯤ ꯁ꯭ꯀꯨꯜꯁꯤꯡꯗ ꯁꯥꯇ꯭ꯔꯁꯤꯡꯒꯤ ꯃꯃꯥ ꯃꯄꯥꯒ ꯑꯣꯖꯥꯁꯤꯡꯒ ꯎꯅꯕꯁꯤꯡꯁꯦ ꯀꯌꯥ ꯏꯇꯧ ꯇꯧꯗꯦ ꯑꯩꯈꯣꯏꯒꯤ ꯁꯤꯒꯨꯝꯕ ꯊꯧꯔꯝꯁꯤꯡ ꯑꯁꯤ ꯇꯧꯗꯕꯗꯒꯤ ꯃꯥꯡꯖꯕꯁꯤꯅ ꯀꯔꯤ ꯀꯔꯤꯅꯣ ꯍꯥꯏꯔꯒꯗꯤ ꯑꯩꯈꯣꯏꯒꯤ ꯑꯉꯥꯡꯁꯤꯡꯁꯤꯗꯁꯨ ꯑꯩꯈꯣꯏꯒꯤ ꯂꯥꯏꯔꯤꯛ ꯄꯥꯕꯒꯤ ꯑꯩꯈꯣꯏꯒꯤ ꯄꯥꯕꯒꯤ ꯆꯥꯡꯁꯦ ꯍꯟꯊꯔꯛꯄ ꯑꯗꯣ ꯑꯣꯖꯥꯁꯤꯡꯅꯁꯨ ꯁꯥꯇ꯭ꯔꯁꯤꯡꯁꯤꯗ ꯂꯥꯏꯔꯤꯛ ꯇꯥꯛꯄꯒꯤ ꯆꯥꯡꯁꯦ ꯍꯟꯊꯔꯛꯄ ꯃꯃꯥ ꯃꯄꯥꯒ ꯑꯣꯖꯥꯁꯤꯡꯒ ꯂꯩꯅꯔꯤꯕ ꯃꯔꯤꯁꯦ ꯅꯣꯡꯃ ꯅꯣꯡꯃꯒꯤ ꯇꯞꯅ ꯇꯞꯅ ꯂꯥꯞꯊꯣꯔꯛꯄ ꯑꯁꯤꯅ ꯑꯩꯈꯣꯏꯒꯤ ꯁꯥꯇ꯭ꯔꯁꯤꯡꯅꯁꯨ ꯑꯣꯖꯥꯁꯤꯡꯒꯤ ꯑꯩꯈꯣꯏꯒꯤ ꯇꯥꯛꯂꯛꯏꯕꯁꯤꯡꯁꯤ ꯂꯧꯁꯤꯟꯕ ꯉꯝꯗꯕ ꯑꯣꯔ ꯃꯃꯥ ꯃꯄꯥꯁꯤꯅꯁꯨ ꯏꯆꯥꯁꯤꯡꯁꯦ ꯑꯣꯖꯥꯁꯤꯡꯅ ꯉꯁꯤ ꯁ꯭ꯀꯨꯜꯗ ꯀꯔꯤ ꯇꯥꯛꯂꯛꯏꯒꯦ ꯀꯔꯤ ꯇꯧꯔꯛꯏꯒꯦ ꯍꯥꯏꯕꯁꯦ ꯐꯖꯅ ꯌꯦꯡꯁꯤꯟꯗꯕ ꯑꯅꯤꯁꯤꯅ ꯀꯣꯑꯣꯄꯔꯦꯁꯟ ꯄꯤꯅꯕꯒꯤ ꯁꯝꯅ ꯍꯥꯏꯔꯀꯥꯟꯗ ꯀꯣꯑꯣꯄꯔꯦꯁꯟ ꯄꯤꯅꯕꯒꯤ ꯆꯥꯡꯁꯦ ꯌꯥꯝꯅ ꯍꯟꯊꯔꯛꯄ ꯃꯔꯝꯅ ꯑꯩꯈꯣꯏꯒꯤ ꯑꯉꯥꯡꯁꯤꯡꯗ ꯂꯥꯏꯔꯤꯛ ꯄꯥꯅꯤꯡꯕꯒꯤ ꯆꯥꯡ ꯑꯣꯔ ꯍꯣꯠꯅꯅꯤꯡꯕꯒꯤ ꯆꯥꯡꯁꯦ ꯅꯣꯡꯃ ꯅꯣꯡꯃ ꯍꯟꯊꯔꯛꯄꯅ ꯃꯔꯝ ꯑꯣꯏꯔꯒ ꯇꯨꯡꯒꯤ ꯀꯦꯔꯤꯌꯥꯔꯗ ꯂꯥꯏꯔꯤꯛ ꯇꯝꯕ ꯇꯣꯛꯄ ꯑꯣꯔ ꯐꯠꯇꯕ ꯍꯩꯅꯕꯤ ꯕꯦꯠ ꯍꯦꯕꯤꯠꯁ ꯅꯤꯁꯥꯒꯨꯝꯕ ꯁꯤꯖꯤꯟꯅꯔꯛꯄꯗ ꯑꯣꯏꯅ ꯐꯠꯇꯕ ꯂꯝꯕꯤꯔꯣꯝꯗ ꯑꯣꯏꯅ ꯆꯠꯈꯤꯕꯒꯤ ꯆꯥꯎꯅ ꯈꯨꯗꯣꯡ ꯆꯥꯕ ꯃꯔꯝ ꯀꯌꯥ ꯑꯃꯔꯣꯝ ꯂꯩ ꯑꯗꯨ ꯃꯁꯤ ꯇꯧꯍꯜꯂꯣꯏꯒꯦ ꯍꯥꯏꯔꯒꯗꯤ ꯑꯩꯈꯣꯏꯅ ꯑꯣꯖꯥꯁꯤꯡꯅ ꯇꯥꯛꯂꯛꯏꯕ ꯄꯔꯥꯁꯤꯡ ꯑꯗꯨ ꯌꯨꯝꯗ ꯏꯆꯥꯁꯤꯡ ꯍꯜꯂꯛꯄ ꯃꯇꯝꯗ ꯑꯩꯈꯣꯏꯅ ꯐꯖꯅ ꯃꯨꯟꯅ ꯑꯣꯖꯥꯅ ꯇꯥꯛꯂꯛꯏꯗꯣ ꯀꯔꯤꯅꯣ ꯍꯥꯏꯕꯗꯨ ꯐꯖꯅ ꯄꯥꯍꯟꯕꯤꯕ ꯃꯈꯣꯏꯒꯤ ꯍꯣꯝꯋꯥꯛꯁꯦ ꯐꯖꯅ ꯅꯤꯡꯊꯤꯖꯅ ꯇꯧꯍꯟꯕꯤꯕ ꯑꯩꯈꯣꯏꯅ ꯌꯦꯡꯁꯤꯟꯕꯤꯕ ꯗꯔꯀꯥꯔ ꯑꯣꯏ ꯑꯗꯨꯒ ꯑꯩꯈꯣꯏꯅ ꯀꯔꯤꯒꯨꯝꯕ ꯑꯩꯒꯤ ꯏꯆꯥꯁꯤꯅ ꯍꯩꯇ꯭ꯔꯦ ꯍꯥꯏꯔꯒꯁꯨ ꯑꯩꯈꯣꯏꯅ ꯁ꯭ꯀꯨꯜꯗ ꯆꯠꯂꯒ ꯑꯣꯖꯥꯁꯤꯡꯁꯤꯗ ꯁꯤꯒꯤ ꯍꯩꯇ꯭ꯔꯤꯕꯒꯤ ꯃꯇꯥꯡꯁꯦ ꯑꯣꯖꯥꯁꯤꯡꯗ ꯐꯖꯅ ꯔꯤꯀ꯭ꯋꯦꯁ ꯇꯧꯔꯒ ꯑꯩꯈꯣꯏꯒꯤ ꯍꯥꯏꯍꯟꯗꯨꯅ ꯑꯣꯔ ꯏꯆꯥꯁꯤꯗ ꯍꯩꯅꯅꯕ ꯃꯑꯣꯡꯗ ꯑꯅꯧꯕ ꯇꯦꯛꯅꯤꯛ ꯀꯌꯥ ꯁꯤꯖꯤꯟꯅꯗꯨꯅ ꯇꯥꯛꯄꯤꯅꯕꯒꯤ ꯈꯨꯗꯣꯡ ꯆꯥꯕ ꯑꯗꯨꯁꯨ ꯑꯣꯖꯥꯁꯤꯡꯗ ꯑꯩꯈꯣꯏꯅ ꯍꯥꯏꯖꯕ ꯑꯁꯨꯃꯥꯏꯅ ꯇꯧꯔꯒ ꯑꯃꯅ ꯑꯃꯗ ꯀꯣꯑꯣꯄꯔꯦꯁꯟ ꯄꯤꯅꯔꯒꯗꯤ ꯑꯩꯈꯣꯏꯒꯤ ꯀꯥꯅꯕ ꯀꯌꯥ ꯑꯃ ꯑꯃꯗꯤ ꯍꯥꯟꯅ ꯂꯩꯔꯝꯃꯤꯕ ꯐꯤꯕꯝꯁꯤꯡꯁꯤꯗꯒꯤ ꯍꯦꯟꯒꯠꯂꯛꯅ ꯐꯒꯠꯂꯛꯀꯅꯤ ꯍꯥꯏꯕꯒꯤ ꯊꯥꯖꯕꯁꯨ ꯂꯩ